ꯁꯥꯔ ꯑꯣꯖꯥ ꯍꯜꯂꯣ ꯁꯥꯔ ꯅꯨꯡꯉꯥꯏꯔꯤꯌꯦ ꯍꯣꯏ ꯑꯣꯖꯥ ꯍꯣꯏ ꯍꯣꯏ ꯎꯝ ꯎꯝ ꯁꯦꯂꯔꯤꯗ ꯂꯤꯁꯤꯡ ꯀꯨꯟ ꯐꯪꯉꯦ ꯆꯦꯅ ꯂꯤꯁꯤꯡ ꯌꯥꯡꯈꯩ ꯐꯪꯉꯦ ꯂꯤꯁꯤꯡ ꯀꯨꯟ ꯃꯉꯥ ꯐꯪꯉꯦ

ꯂꯤꯁꯤꯡ ꯃꯔꯤꯐꯨ ꯇꯔꯥ ꯐꯪꯉꯦ ꯂꯤꯁꯤꯡ ꯀꯨꯟ ꯐꯪꯉꯦ ꯁꯤꯛꯁꯅ ꯂꯤꯁꯤꯡ ꯅꯤꯐꯨ ꯐꯪꯉꯦ ꯁꯤꯛꯁꯅ ꯂꯤꯁꯤꯡ ꯇꯔꯥ ꯃꯔꯤ ꯐꯪꯉꯦ ꯑꯩꯒꯤ ꯑꯉꯥꯡꯁꯦ ꯇꯔꯥ ꯂꯩꯌꯦ

ꯍꯣꯏ ꯃꯤ ꯑꯃ ꯂꯤꯐ ꯂꯧꯈ꯭ꯔꯦ ꯃꯥꯒꯤ ꯏꯃꯥ ꯅꯥꯏꯌꯦ ꯍꯥꯏꯔꯒ ꯁꯨꯇꯤ ꯄꯥꯏꯈ꯭ꯔꯦ ꯂꯤꯁꯤꯡ ꯀꯨꯟ ꯐꯪꯉꯦ ꯔꯥꯏꯁꯅ ꯂꯤꯁꯤꯡ ꯌꯥꯡꯈꯩ ꯐꯪꯉꯦ ꯂꯤꯁꯤꯡ ꯀꯨꯟ ꯃꯉꯥ ꯐꯪꯉꯦ ꯑꯥ ꯑꯥ ꯂꯤꯁꯤꯡ ꯃꯔꯤꯐꯨ ꯇꯔꯥ ꯐꯪꯉꯦ ꯖꯨꯏꯁꯅ ꯂꯤꯁꯤꯡ ꯀꯨꯟ ꯐꯪꯉꯦ ꯆꯤꯞꯁꯅ ꯂꯤꯁꯤꯡ ꯅꯤꯐꯨ ꯐꯪꯉꯦ ꯐ꯭ꯔꯨꯠꯁꯅ ꯂꯤꯁꯤꯡ ꯇꯔꯥ ꯃꯔꯤ ꯐꯪꯉꯦ

ꯏꯁꯤꯡꯅ ꯂꯤꯁꯤꯡ ꯀꯨꯟ ꯐꯪꯉꯦ ꯆꯦꯡꯅ ꯀꯨꯟ ꯃꯉꯥ ꯐꯪꯉꯦ ꯂꯤꯁꯤꯡ ꯌꯥꯡꯈꯩ ꯂꯤꯁꯤꯡ ꯅꯤꯐꯨ ꯖ꯭ꯌꯨꯁꯅ ꯂꯤꯁꯤꯡ ꯀꯨꯟ ꯐꯪꯉꯦ ꯂꯤꯁꯤꯡ ꯌꯥꯡꯈꯩ ꯐꯪꯉꯦ ꯐ꯭ꯔꯨꯠꯁꯅ ꯂꯤꯁꯤꯡ ꯇꯔꯥ ꯃꯔꯤ ꯐꯪꯉꯦ ꯑꯥ ꯑꯦꯄ꯭ꯔꯤꯜ ꯑꯥ ꯎꯝ ꯂꯤꯁꯤꯡ ꯅꯤꯐꯨ ꯐꯪꯉꯦ ꯇꯔꯥ ꯃꯔꯤ ꯐꯪꯉꯦ ꯂꯤꯁꯤꯡ ꯂꯤꯁꯤꯡ ꯀꯨꯟ ꯐꯪꯉꯦ ꯇꯨ ꯇꯔꯥ ꯐꯪꯉꯦ ꯂꯤꯁꯤꯡ ꯀꯨꯟ ꯃꯉꯥ ꯐꯪꯉꯦ ꯂꯤꯁꯤꯡ ꯌꯥꯡꯈꯩ ꯐꯪꯉꯦ ꯐ꯭ꯔꯨꯠꯁꯅ ꯂꯤꯁꯤꯡ ꯀꯨꯟ ꯐꯪꯉꯦ ꯃꯥꯔꯆ ꯑꯦꯄ꯭ꯔꯤꯜ ꯖꯨꯟ ꯎꯝ ꯎꯝ

ꯇꯔꯥꯃꯔꯤ ꯐꯪꯉꯦ ꯂꯤꯁꯤꯡ ꯇꯔꯥꯃꯔꯤ ꯔꯥꯏꯁꯅ ꯂꯤꯁꯤꯡ ꯀꯨꯟ ꯐꯪꯉꯦ ꯂꯤꯁꯤꯡ ꯅꯤꯐꯨ ꯐꯪꯉꯦ ꯗꯥꯜꯅ ꯂꯤꯁꯤꯡ ꯌꯥꯡꯈꯩ ꯐꯪꯉꯦ ꯂꯤꯁꯤꯡ ꯀꯨꯟ ꯐꯪꯉꯦ ꯆꯤꯞꯁ ꯆꯤꯞꯁ ꯆꯤꯞꯁ ꯆꯤꯞꯁ ꯂꯤꯁꯤꯡ ꯇꯔꯥꯃꯔꯤ ꯐꯪꯉꯦ ꯆꯤꯞꯁꯅ ꯂꯤꯁꯤꯡ ꯅꯤꯐꯨ ꯑꯥ ꯑꯥ ꯎꯝ ꯎꯝ ꯂꯤꯁꯤꯡ ꯂꯤꯁꯤꯡ ꯀꯨꯟ ꯐꯪꯉꯦ ꯆꯦꯡꯅ ꯂꯤꯁꯤꯡ ꯌꯥꯡꯈꯩ ꯐꯪꯉꯦ ꯂꯤꯁꯤꯡ ꯀꯨꯟ ꯃꯉꯥ ꯐꯪꯉꯦ ꯂꯤꯁꯤꯡ ꯂꯤꯁꯤꯡ ꯀꯨꯟ ꯐꯪꯉꯦ ꯂꯤꯁꯤꯡ ꯅꯤꯐꯨ ꯂꯤꯁꯤꯡ ꯇꯔꯥꯃꯔꯤ ꯂꯤꯁꯤꯡ ꯀꯨꯟ ꯐꯪꯉꯦ

ꯑꯥ ꯑꯥ ꯑꯥ ꯑꯣꯀꯦ ꯁꯥꯔ ꯍꯣꯏ ꯑꯣꯖꯥ ꯎꯝ ꯎꯝ ꯎꯝ